ꯍꯜꯂꯣ ꯁꯤꯕꯨ ꯑꯣꯖꯥ ꯀꯦꯊꯕꯤ ꯑꯣꯏꯗꯣꯏꯔꯣ ꯑꯣ ꯑꯣ ꯑꯣꯖꯥ ꯑꯣꯖꯥ ꯆꯥꯎꯕꯤ ꯑꯣ ꯑꯩꯁꯦ ꯃꯃꯤꯡꯁꯦ ꯑꯣꯟꯅ ꯊꯣꯛꯈ꯭ꯔꯦ ꯑꯣ ꯑꯗꯣ ꯑꯁꯤ ꯑꯣ ꯑꯣꯖꯥꯁꯦ ꯑꯣꯖꯥꯁꯦ ꯖꯒꯣꯏꯒꯁꯨ ꯑꯗꯨꯝ ꯇꯝꯃꯦ ꯍꯥꯏꯌꯦ ꯑꯗꯣ ꯑꯩꯁꯨ ꯏꯆꯥ ꯅꯨꯄꯤ ꯑꯝꯇꯪ ꯖꯒꯣꯏ ꯇꯝꯕ ꯊꯥꯔꯛꯀꯦꯅ ꯍꯪꯉꯛꯏꯅꯦ ꯎꯝ

ꯑꯣꯖꯥꯅ ꯌꯥꯅꯕ ꯑꯝꯇ ꯁꯤꯟꯕꯤꯌꯨꯅꯦ ꯑꯩ ꯏꯆꯥ ꯅꯨꯄꯤꯁꯦ ꯖꯒꯣꯏ ꯌꯥꯝ ꯄꯥꯝꯕ ꯌꯥꯝ ꯁꯥꯅꯤꯡꯕ ꯑꯗꯨꯗꯨꯒꯤꯅꯦ ꯑꯩꯁꯦ ꯑꯣꯖꯥꯁꯦ ꯊꯤꯔꯛꯄꯁꯦ ꯀꯨꯏꯔꯕ ꯑꯥ

ꯍꯣ ꯑꯗꯣ ꯑꯣꯖꯥ ꯍꯧꯖꯤꯛꯁꯦ ꯖꯒꯣꯏꯁꯦ ꯀꯩꯀꯩ ꯖꯒꯣꯏꯅꯣ ꯍꯧꯖꯤꯛ ꯑꯣꯖꯥꯅ ꯇꯝꯕꯤꯔꯤꯁꯤꯕꯣ ꯎꯝ ꯑꯣ ꯑꯗꯨꯗꯤ ꯖꯒꯣꯏ ꯃꯇꯝꯁꯤꯅ ꯑꯃꯨꯛꯀ ꯄꯨꯡ ꯀꯌꯥꯗꯒꯤꯅ ꯀꯌꯥꯃꯨꯛ ꯑꯣꯏꯗꯣꯏꯅꯣ

ꯑꯣꯖꯥꯁꯦ ꯖꯒꯣꯏꯁꯦ ꯑꯗꯨꯝ ꯑꯗꯨꯝ ꯍꯥꯏꯗꯤ ꯑꯉꯥꯡꯁꯤꯡꯁꯤꯅ ꯇꯝꯅꯤꯡ ꯇꯝꯅꯤꯡꯕ ꯃꯈꯜ ꯃꯈꯜꯁꯤꯡꯁꯦ ꯂꯣꯏꯅ ꯑꯗꯨꯝ ꯇꯝꯕꯤꯕ꯭ꯔ ꯑꯣ ꯑꯣ ꯑꯣ ꯑꯗꯨꯗꯤ ꯑꯣꯖꯥ ꯀꯔꯤ ꯅꯨꯃꯤꯠꯇꯒꯤꯒꯨꯝꯕ ꯍꯧꯕ ꯌꯥꯅꯤ ꯎꯝ ꯎꯝ ꯎꯝ ꯃꯤ ꯀꯌꯥꯃꯨꯛꯀꯗꯤ ꯇꯧꯔꯤꯅꯣ ꯍꯧꯖꯤꯛꯁꯤꯕꯣ

ꯍꯣ ꯍꯣ ꯌꯥꯏꯌꯦ ꯑꯗꯨꯗꯤ ꯃꯣꯏꯗꯤ ꯑꯗꯨꯝ ꯑꯗꯨ ꯑꯣꯏꯇꯥꯔꯗꯤ ꯂꯥꯏ ꯍꯔꯥꯎꯕ ꯌꯧꯗ꯭ꯔꯤꯉꯩ ꯁꯤꯒꯤ ꯃꯃꯥꯡꯁꯤꯗ ꯅꯨꯃꯤꯠꯇꯣ ꯀꯩ ꯅꯨꯃꯤꯠꯅꯣꯗꯣ ꯑꯐꯕ ꯑꯃ ꯌꯦꯡꯉꯀꯥꯟꯗ ꯑꯣꯏꯅ ꯑꯉꯥꯡꯁꯦ ꯑꯩꯈꯣꯏꯅꯕꯨ ꯊꯤꯜꯂꯛꯄ꯭ꯔ ꯀꯩꯅꯣ ꯑꯣꯏꯔꯁꯨ ꯑꯗꯨꯝ ꯇꯧꯔꯒꯦ ꯑꯗꯨꯗꯤ ꯑꯥ ꯑꯣ ꯑꯗꯨꯗꯤ ꯀꯩꯅꯣꯁꯦ ꯂꯩꯐꯝꯁꯦ ꯑꯗꯨꯗ ꯑꯗꯨꯝ ꯑꯣꯖꯥꯒꯤꯗ ꯂꯩꯔꯒ ꯇꯧꯗꯣꯏꯔ ꯅꯠꯇ꯭ꯔꯒ ꯑꯩꯈꯣꯏꯁꯦ ꯑꯞ ꯗꯥꯎꯟ ꯑꯗꯨꯝ ꯂꯥꯛꯀꯗꯣꯏꯔ

ꯍꯣ ꯍꯣ ꯌꯥꯏꯌꯦ ꯑꯗꯨꯗꯤ ꯁꯤ ꯃꯔꯛ ꯑꯥ

ꯍꯣ ꯍꯣꯏ ꯌꯥꯏꯌꯦ ꯑꯗꯨꯗꯤ ꯑꯩꯈꯣꯏꯅ ꯂꯥꯛꯀꯗꯕ ꯅꯨꯃꯤꯠ ꯑꯦ ꯇꯥꯡ ꯀꯌꯥꯗꯅꯣ ꯀꯩ ꯅꯨꯃꯤꯠꯅꯣꯗꯣ ꯑꯩ ꯉꯁꯤ ꯅꯣꯡꯅꯤꯅꯤꯁꯤꯗ ꯑꯗꯨꯝ ꯑꯣꯖꯥꯗ ꯑꯃꯨꯛꯀ ꯐꯣꯟ ꯇꯧꯖꯔꯛꯑꯒꯦ ꯑꯗꯨꯗꯨꯒ ꯑꯃꯨꯛ ꯃꯔꯣꯟꯗꯣ ꯍꯥꯏꯖꯔꯛꯑꯒꯦ ꯎꯝ

ꯎꯝ ꯃꯤꯁꯦ ꯀꯌꯥꯃꯨꯛꯀꯗꯤ ꯍꯥꯏꯌꯨꯒꯦ ꯃꯣꯏ ꯑꯅꯤꯈꯛ ꯍꯥꯏꯔꯒ ꯌꯥꯒꯗ꯭ꯔ ꯎꯝ ꯑꯥ ꯍꯣꯏ ꯍꯣꯏ ꯑꯣꯖꯥ ꯑꯗꯨꯗꯤ ꯑꯩ ꯑꯗꯨ ꯂꯥꯛꯀꯗꯧ ꯅꯨꯃꯤꯠꯇꯨꯗ ꯑꯃꯨꯛꯀ ꯐꯣꯟ ꯇꯧꯖꯔꯛꯑꯒꯦ

ꯎꯝ

ꯑꯣ ꯑꯣ ꯆꯍꯤꯕꯨꯗꯤ ꯍꯟꯗꯛ ꯆꯍꯤ ꯇꯔꯥꯒ ꯅꯤꯄꯥꯜ ꯁꯨꯃꯥꯏꯅ ꯁꯨꯔꯛꯏꯅꯦ

ꯍꯣ ꯍꯣ ꯊꯝꯖꯔꯒꯦ ꯑꯗꯨꯗꯤ ꯑꯣꯖꯥ ꯀꯣ